ꯇꯥꯡ ꯑꯃ ꯊꯥ ꯑꯃ ꯏꯪ ꯂꯤꯁꯤꯡ ꯑꯅꯤ ꯇꯥꯡ ꯇꯔꯥꯅꯤꯊꯣꯏ ꯊꯥ ꯑꯍꯨꯝ ꯏꯪ ꯂꯤꯁꯤꯡ ꯑꯅꯤ ꯇꯔꯥ ꯇꯥꯡ ꯑꯅꯤ ꯊꯥ ꯇꯔꯥ ꯏꯪ ꯂꯤꯁꯤꯡ ꯑꯅꯤ ꯇꯔꯥꯅꯤꯊꯣꯏ ꯇꯥꯡ ꯇꯔꯥꯇꯔꯦꯠ ꯊꯥ ꯑꯅꯤ ꯏꯪ ꯂꯤꯁꯤꯡ ꯑꯅꯤ ꯇꯔꯥꯃꯉꯥ ꯇꯥꯡ ꯀꯨꯟꯅꯤꯄꯥꯟꯜ ꯊꯥ ꯃꯥꯄꯜ ꯏꯪ ꯂꯤꯁꯤꯡ ꯑꯅꯤ ꯀꯨꯟꯅꯤꯊꯣꯏ